ꯆꯥꯗꯕ ꯀꯌꯥ ꯂꯥꯛꯀꯗꯕꯁꯤꯡ ꯑꯗꯨꯗꯒꯤ ꯍꯟꯊꯍꯜꯂꯤ ꯃꯣꯏꯗ ꯅꯨꯡꯉꯥꯏꯕ ꯑꯃꯗꯤ ꯋꯦꯗꯔꯒꯤ ꯀꯟꯗꯤꯁꯟꯒꯤ ꯃꯇꯨꯡꯏꯟꯅ ꯃꯣꯏꯗ ꯀꯝꯐꯣꯔꯇꯦꯕꯜ ꯅꯨꯡꯉꯥꯏꯖꯕ ꯊꯥ ꯑꯃ ꯑꯣꯏꯅ ꯑꯩꯈꯣꯏꯅ ꯂꯧꯖꯩ ꯃꯇꯝ ꯑꯗꯨꯗ ꯇꯨꯔꯤꯁꯁꯤꯡꯅꯁꯨ ꯌꯥꯝꯅ ꯍꯔꯥꯎꯖꯩ ꯃꯣꯏꯗ ꯅꯣꯡ ꯇꯥꯔꯛꯄꯗ ꯑꯋꯥꯕ ꯀꯌꯥ ꯂꯩꯕꯁꯤꯡ ꯑꯗꯨꯗꯒꯤ ꯀꯥꯏꯊꯣꯛꯄ ꯁꯝꯅ ꯍꯥꯏꯔꯕꯗ ꯃꯣꯏꯗ ꯅꯣꯡ ꯇꯥꯔꯛꯄ ꯃꯇꯝꯗ ꯃꯣꯠꯁꯤꯟꯕ ꯀꯌꯥ

ꯂꯣꯛꯇꯥꯛ ꯂꯦꯛ ꯑꯃꯗꯤ ꯁꯤꯔꯣꯏ ꯂꯤꯂꯤ ꯍꯥꯏꯔꯤꯕ ꯇꯨꯔꯤꯁ ꯁꯦꯟꯇꯔ ꯑꯁꯤ ꯈ꯭ꯋꯥꯏꯗꯒꯤ ꯃꯔꯨꯑꯣꯏꯔꯕ ꯃꯐꯝ ꯑꯃꯅꯤ ꯂꯣꯛꯇꯥꯛ ꯂꯦꯛ ꯍꯥꯏꯔꯤꯕ ꯑꯁꯤ ꯏꯟꯗꯤꯌꯥꯒꯤ ꯅꯣꯔꯠ ꯏꯁꯀꯤ ꯈ꯭ꯋꯥꯏꯗꯒꯤ ꯃꯔꯨꯑꯣꯏꯔꯕ ꯂꯦꯛ ꯑꯃꯅꯤ ꯃꯁꯤ ꯐ꯭ꯔꯦꯁ ꯋꯥꯇꯔ ꯂꯦꯛ ꯍꯥꯏꯔꯒ ꯅꯣꯔꯠ ꯏꯁꯀꯤ ꯃꯅꯤꯄꯨꯔ ꯈꯛꯇꯗ ꯐꯪꯏ ꯁꯤꯔꯣꯏ ꯂꯤꯂꯤ ꯍꯥꯏꯔꯤꯕ ꯑꯁꯤ ꯈ꯭ꯋꯥꯏꯗꯒꯤ ꯐꯖꯔꯕ ꯂꯩ ꯃꯈꯜ ꯑꯃꯅꯤ ꯃꯁꯤ ꯑꯇꯣꯞꯄ ꯃꯐꯝ ꯑꯃꯠꯇꯗ ꯁꯥꯠꯇꯦ ꯃꯅꯤꯄꯨꯔꯒꯤ ꯎꯈ꯭ꯔꯨꯜ ꯗꯤꯁꯇ꯭ꯔꯤꯛ ꯍꯥꯏꯔꯤꯕ ꯃꯐꯝ ꯑꯁꯤꯈꯛꯇꯪꯗ ꯁꯥꯠꯂꯤ ꯍꯥꯏꯔꯤꯕ ꯁꯤꯔꯣꯏ ꯂꯤꯂꯤ ꯑꯁꯤ ꯃꯤꯑꯣꯏ ꯀꯌꯥꯕꯨ ꯑꯦꯇ꯭ꯔꯦꯛ ꯇꯧꯏ ꯃꯅꯤꯄꯨꯔꯗ ꯈ꯭ꯋꯥꯏꯗꯒꯤ ꯐꯖꯔꯕ ꯃꯐꯝ ꯑꯃꯁꯨꯡ ꯂꯩ ꯍꯥꯏꯔꯤꯕ ꯃꯐꯝ ꯑꯗꯨꯗꯤ ꯀꯩꯕꯨꯜ ꯂꯝꯖꯥꯎ ꯅꯦꯁꯅꯦꯜ ꯄꯥꯛꯅꯤ ꯀꯩꯕꯨꯜ ꯂꯝꯖꯥꯎ ꯅꯦꯁꯅꯦꯜ ꯄꯥꯛ ꯑꯁꯤꯗ ꯁꯉꯥꯏ ꯍꯥꯏꯔꯤꯕ ꯁꯥ ꯃꯈꯜ ꯑꯁꯤ ꯂꯩ ꯁꯉꯥꯏ ꯑꯁꯤ ꯃꯅꯤꯄꯨꯔꯒꯤ ꯃꯐꯝ ꯑꯁꯤꯈꯛꯇꯪꯗ ꯐꯪꯏ ꯃꯐꯝ ꯑꯇꯣꯞꯄ ꯑꯃꯠꯇꯗ ꯐꯪꯗꯦ ꯍꯥꯏꯔꯤꯕ ꯁꯥ ꯑꯁꯤꯕꯨ ꯌꯦꯡꯕ ꯂꯥꯛꯅꯕꯒꯤꯗꯃꯛꯇ ꯃꯤꯑꯣꯏ ꯀꯌꯥ ꯑꯃ ꯃꯅꯤꯄꯨꯔ ꯍꯥꯏꯔꯤꯕ ꯃꯐꯝ ꯑꯁꯤꯗ ꯂꯥꯛꯏ